ꯍꯜꯂꯣ ꯅꯈꯣꯏꯒꯤ ꯀꯔꯤꯅꯣ ꯌꯦꯟꯁꯥꯡ ꯅꯥꯄꯤ ꯑꯗꯨꯒꯨꯝꯕ ꯀꯔꯤ ꯀꯔꯤ ꯏꯁꯇꯣꯔ ꯇꯧꯕ꯭ꯔꯣ ꯃꯥꯎꯒꯤ ꯏꯁꯀ꯭ꯋꯥꯁꯀꯨꯝꯕ ꯑꯗꯨꯒ ꯑꯥꯂꯨ ꯑꯥꯂꯨꯗꯤ ꯑꯅꯧꯕ ꯂꯩꯔꯤꯕ꯭ꯔꯣ ꯍꯧꯖꯤꯛꯀꯥꯟ ꯑꯣ ꯑꯣ ꯍꯣ ꯐꯔꯦꯅꯦ ꯑꯗꯨꯗꯤ ꯔꯦꯗꯇꯨꯅ ꯇꯥꯡꯉꯦ ꯑꯗꯨꯗꯤ ꯀꯗꯥꯏ ꯏꯁꯀ꯭ꯋꯥꯁꯇꯤ ꯀꯔꯝ ꯇꯧꯔꯦ ꯍꯧꯖꯤꯛꯀꯤ ꯑꯗꯨꯒ ꯏꯁꯀ꯭ꯋꯥꯁ ꯏꯁꯀ꯭ꯋꯥꯁꯀꯤ ꯃꯇꯣꯟꯒꯨꯝꯕꯗꯤ ꯂꯩꯕ꯭ꯔꯣ ꯑꯣ ꯐꯔꯦ ꯐꯔꯦ ꯑꯗꯨ ꯏꯁꯀ꯭ꯋꯥꯁꯀꯤ ꯃꯇꯣꯟꯒꯨꯝꯕꯗꯤ ꯐꯪꯒꯦꯔꯥ ꯑꯣ ꯍꯧꯖꯤꯛ ꯂꯥꯛꯂꯁꯨ ꯑꯗꯨꯝ ꯐꯪꯒꯅꯤꯅ ꯑꯣ ꯑꯗꯨꯗꯤ

ꯑꯣ ꯑꯣ ꯌꯥꯏ ꯑꯗꯨ ꯑꯗꯨꯗꯤ ꯑꯩꯁꯤ ꯀꯗꯥꯏ

ꯑꯥꯂꯨ ꯔꯦꯗꯇꯨꯗ ꯕꯦꯛ ꯊꯥꯔꯇꯤꯒꯨꯝꯕ ꯏꯁꯀ꯭ꯋꯥꯁ ꯏꯁꯀ꯭ꯋꯥꯁꯁꯨ ꯐꯪꯒꯅꯤ ꯍꯥꯏꯕ ꯀꯣ ꯏꯁꯀ꯭ꯋꯥꯁ ꯑꯪ ꯍꯣꯏ ꯑꯗꯨ ꯌꯥꯏ ꯂꯥꯛꯄꯗ ꯑꯗꯨꯝ ꯌꯦꯡꯂꯁꯦ ꯑꯩ ꯉꯁꯤꯁꯤ ꯉꯁꯤ ꯐꯔꯛ ꯇꯥꯈ꯭ꯔꯗꯤ ꯍꯌꯦꯡ ꯑꯣꯏꯅ ꯂꯥꯛꯄꯅ ꯐꯒꯦꯔꯥ ꯉꯁꯤꯗꯤ ꯑꯃꯨꯛ ꯆꯠꯄꯗꯣ ꯂꯝꯕꯤꯗꯣ ꯅꯣꯡꯁꯨ ꯆꯨꯔꯦ ꯑꯗꯨ ꯍꯣꯔꯦꯟ ꯑꯩ ꯅꯪꯉꯣꯟꯗ ꯀꯟꯐꯥꯔꯝ ꯇꯧꯕꯤꯒꯦ ꯑꯗꯨꯗ ꯑꯩ ꯃꯤꯒꯁꯨ ꯇꯥꯟꯅꯈꯤꯒꯦ ꯑꯩꯒꯤ ꯃꯔꯨꯞ ꯈꯣꯏꯒ ꯕꯤꯖꯤꯅꯦꯁ ꯄꯥꯔꯠꯅꯔ ꯈꯣꯏꯒꯁꯨ ꯀꯣ ꯑꯗꯨꯗ ꯅꯪꯉꯣꯟꯗ ꯑꯗꯨꯝ ꯄꯥꯎꯗꯨ ꯄꯤꯒꯦ ꯑꯗꯨ ꯀꯔꯤ ꯀꯔꯤ ꯍꯣꯏ ꯑꯗꯨꯃꯥꯏꯅ ꯇꯧꯁ ꯃꯔꯛꯇ ꯑꯦ ꯐꯔꯦ ꯑꯗꯨꯗꯤ ꯍꯣꯔꯦꯟ ꯑꯗꯨꯝ ꯐꯥꯎꯅꯔꯁꯤꯀꯣ ꯑꯣ ꯑꯠꯆ ꯆꯥ